ꯃꯅꯤꯄꯨꯔꯒꯤ ꯀꯜꯆꯔꯦꯜ ꯑꯥꯏꯗꯦꯟꯗꯤꯇꯤꯗ ꯃꯅꯤꯄꯨꯔꯤ ꯂꯣꯟꯅ ꯃꯔꯨ ꯑꯣꯏꯕ ꯃꯐꯝ ꯑꯃ ꯀꯜꯂꯤ ꯃꯁꯤ ꯄꯥꯎ ꯐꯥꯎꯗꯣꯛꯅꯕꯒꯤ ꯄꯥꯝꯕꯩ ꯈꯛꯇ ꯅꯠꯇꯅ ꯆꯠꯅꯕꯤ ꯐꯣꯛꯂꯣꯔ ꯑꯃꯁꯨꯡ ꯄꯨꯋꯥꯔꯤ ꯉꯥꯛꯇꯨꯅ ꯊꯝꯅꯕꯒꯤ ꯚꯦꯁꯦꯜ ꯑꯃꯅꯤ ꯅꯥꯠ ꯑꯃꯁꯨꯡ ꯊꯤꯌꯦꯇꯔꯒꯨꯝꯕ ꯄꯔꯐꯣꯔꯃꯤꯡ ꯑꯥꯔꯇꯤꯁꯁꯤꯡꯗꯒꯤ ꯍꯧꯔꯒ ꯗꯔꯃꯒꯤ ꯑꯣꯏꯕ ꯊꯧꯔꯝꯁꯤꯡ ꯑꯃꯁꯨꯡ ꯅꯨꯡꯇꯤꯒꯤ ꯑꯣꯏꯕ ꯋꯥꯔꯤ ꯁꯥꯟꯅꯕ ꯐꯥꯎꯕ ꯃꯅꯤꯄꯨꯔꯤ ꯂꯣꯟꯅ ꯈꯨꯟꯅꯥꯏ ꯑꯁꯤꯕꯨ ꯑꯃꯠꯇ ꯑꯣꯏꯅ ꯄꯨꯟꯁꯤꯟꯗꯨꯅ ꯃꯈꯣꯏꯒꯤ ꯍꯦꯔꯤꯇꯦꯖꯇ ꯃꯁꯥꯒꯤ ꯑꯣꯏꯖꯕ ꯊꯤꯕ ꯑꯃꯁꯨꯡ ꯆꯥꯎꯊꯣꯛꯆꯕ ꯄꯣꯛꯍꯜꯂꯤ